ꯍꯜꯂꯣ ꯃꯁꯤ ꯑꯜ ꯕꯤꯔꯌꯥꯟ ꯔꯦꯁꯇꯨꯔꯦꯟ ꯑꯣꯏꯕꯤꯔꯕ꯭ꯔꯥ ꯑꯩ ꯍꯥꯏꯕꯗꯤ ꯕꯤꯔꯌꯥꯅꯤ ꯍꯥꯐ ꯄ꯭ꯂꯦꯠꯇꯣ ꯐꯤꯞꯇꯤ ꯈꯛꯇꯪ ꯄꯥꯝꯖꯩ ꯃꯔꯝꯗꯤ ꯑꯩꯈꯣꯏ ꯏꯃꯨꯡꯗ ꯐꯦꯃꯤꯂꯤ ꯒꯦꯙꯔꯤꯡ ꯑꯃ ꯂꯩꯖꯩ ꯃꯗꯨꯗ ꯑꯩꯈꯣꯏ ꯆꯥꯕ ꯊꯛꯄ ꯈꯔ ꯄ꯭ꯔꯣꯒ꯭ꯔꯥꯝ ꯑꯃ ꯇꯧꯒꯗꯕꯅꯤ ꯃꯁꯤꯗ ꯍꯥꯏꯕꯗꯤ ꯊꯨꯝ ꯃꯣꯔꯣꯛꯀꯨꯝꯕ ꯏꯁꯄꯥꯏꯁꯤ ꯑꯣꯏꯕ ꯄꯣꯠ ꯈꯔ ꯀꯝ ꯑꯣꯏꯍꯟꯕꯤꯔꯛꯑꯣ ꯍꯣꯏ ꯑꯗꯨꯒꯤ ꯑꯣꯏ ꯇꯥꯔꯗꯤ ꯑꯩ ꯃꯊꯪ ꯁꯟꯗꯦ ꯅꯨꯃꯤꯠ ꯐꯣꯟ ꯇꯧꯖꯔꯛꯂꯒꯦ